ꯑꯩꯅ ꯉꯁꯥꯏ ꯑꯣꯗꯔ ꯇꯧꯈꯤꯕꯗꯣ ꯆꯧꯃꯤꯟ ꯄ꯭ꯂꯦꯠ ꯑꯃꯒ ꯀꯣꯐꯤ ꯊꯛꯅꯕ ꯈꯔꯒ ꯇꯧꯈꯤꯕꯗꯣ ꯃꯇꯝꯗꯣ ꯀꯔꯝꯕ ꯃꯇꯝꯗ ꯌꯧꯔꯛꯀꯗꯕꯅꯣ ꯑꯗꯣ ꯈꯪꯅꯤꯡꯉꯦ ꯑꯗꯣ ꯍꯥꯏꯕꯤꯔꯛꯄ ꯌꯥꯒꯗ꯭ꯔꯥ ꯑꯃꯨꯛꯇ